ꯑꯩ ꯏꯁꯥ ꯏꯇꯣꯝꯗꯒꯤꯁꯨ ꯑꯩꯅ ꯁꯤꯖꯤꯟꯅꯤꯉꯥꯏꯁꯨ ꯑꯇꯣꯞꯄ ꯑꯗꯨꯝ ꯀ꯭ꯔꯥꯐ ꯃꯌꯥꯝꯁꯨ ꯁꯦꯝꯕ ꯌꯥꯏꯌꯦ ꯍꯥꯏꯕꯗꯤ ꯑꯦꯛꯖꯥꯝꯄꯜ ꯍꯥꯏꯕꯗ ꯑꯗꯨꯝ ꯀꯧꯅꯥꯒꯨꯝꯕꯁꯨ ꯃꯌꯥꯝ ꯂꯩꯔꯦ ꯑꯗꯨꯁꯨ ꯑꯩꯈꯣꯏꯅ ꯕꯥꯁꯀꯦꯠ ꯑꯣꯏꯔꯣ ꯀꯔꯤ ꯑꯇꯣꯞ ꯑꯇꯣꯞꯄ ꯃꯌꯥꯝꯁꯨ ꯁꯦꯝꯂꯒ